ꯑꯍꯥꯟꯕꯗ ꯅꯥꯏꯟ ꯊꯥꯎꯖꯟ ꯁꯤꯛꯁ ꯍꯟꯗ꯭ꯔꯦꯗ ꯇ꯭ꯋꯦꯟꯇꯤ ꯑꯅꯤꯁꯨꯕꯗ ꯇꯨ ꯊꯥꯎꯖꯟ ꯐꯣꯔ ꯍꯟꯗ꯭ꯔꯦꯗ ꯁꯤꯛꯁꯇꯤ ꯑꯍꯨꯝ ꯁꯨꯕꯗ ꯋꯥꯟ ꯊꯥꯎꯖꯟ ꯇꯨ ꯍꯟꯗ꯭ꯔꯦꯗ ꯃꯔꯤ ꯁꯨꯕꯗ ꯑꯩꯠ ꯊꯥꯎꯖꯟ ꯁꯤꯛꯁ ꯍꯟꯗ꯭ꯔꯦꯗ ꯁꯤꯛꯁꯇꯤ ꯃꯪꯉꯥ ꯁꯨꯕꯗ ꯐꯥꯏꯚ ꯊꯥꯎꯖꯟ ꯁꯤꯛꯁ ꯍꯟꯗ꯭ꯔꯦꯗ ꯐꯤꯚꯇꯤ